ꯑꯩꯅ ꯅꯝꯈꯤꯕ ꯐꯣꯇꯣ ꯑꯃ ꯃꯗꯨꯗꯤ ꯂꯩꯅꯤ ꯂꯩ ꯑꯁꯦ ꯑꯩꯅ ꯈ꯭ꯋꯥꯏꯗꯩ ꯄꯥꯝꯖꯕꯅꯤ ꯑꯩꯍꯥꯛꯅ ꯅꯝꯃꯛꯄ ꯐꯣꯇꯣꯁꯤꯡꯗ ꯂꯩ ꯑꯁꯤ ꯄꯥꯝꯖꯩ ꯂꯩ ꯑꯁꯤꯅ ꯃꯔꯝꯗ ꯑꯩꯒꯤ ꯑꯋꯥ ꯅꯨꯡꯉꯥꯏꯕꯕꯨ ꯀꯥꯎꯊꯣꯛꯍꯜꯂꯤ ꯂꯩꯒꯤ ꯃꯅꯝ ꯑꯁꯤꯅ ꯋꯥꯈꯜꯕꯨ ꯄꯣꯊꯥꯍꯜꯂꯤ ꯅꯣꯡꯃ ꯑꯃ ꯑꯩꯅ ꯆꯤꯡꯗꯩ ꯋꯥꯅ ꯍꯜꯂꯛꯄ ꯃꯇꯝꯗ ꯉꯥꯏꯍꯥꯛ ꯄꯣꯊꯥꯒꯦꯅ ꯇꯧꯔꯝꯃꯤ ꯑꯗꯨꯗ ꯑꯩꯅ ꯂꯩ ꯑꯃꯁꯤ ꯍꯧꯕ ꯎꯔꯝꯕꯗꯨꯗ ꯃꯗꯨꯒꯤ ꯂꯩ ꯑꯁꯦ ꯃꯅꯥꯛ ꯆꯪꯉꯨꯔꯒ ꯃꯅꯝ ꯑꯁꯦ ꯅꯝꯃꯨꯕꯗ ꯃꯅꯝ ꯑꯁꯦ ꯌꯥꯝꯅ ꯅꯨꯡꯁꯤꯈꯤ ꯑꯩꯒꯤ ꯑꯋꯥꯕꯁꯨ ꯑꯗꯨꯒꯤ ꯂꯩꯅ ꯀꯣꯛꯍꯜꯂꯤ ꯑꯁꯤꯅ ꯃꯔꯝ ꯑꯣꯏꯗꯨꯅ ꯑꯩ ꯐꯣꯇꯣꯒ꯭ꯔꯥꯐ ꯇꯧꯕ ꯄꯥꯝꯂꯝꯈꯤ